ꯑꯩꯒꯤ ꯃꯤꯡ ꯁꯨꯔꯦꯁ ꯀꯧꯏ ꯑꯩꯁꯤ ꯅꯍꯥꯟ ꯁꯥꯟꯇꯤ ꯇ꯭ꯔꯦꯕꯦꯜꯁꯇꯒꯤ ꯒꯥꯔꯤ ꯑꯃ ꯕꯨꯛ ꯇꯧꯖꯕꯅꯦ ꯒꯥꯔꯤ ꯅꯝꯕꯔꯁꯤ ꯑꯦꯝ ꯑꯦꯟ ꯓꯦꯔꯣ ꯁꯦꯕꯦꯟ ꯑꯦ ꯇꯨ ꯐꯥꯏꯞ ꯋꯥꯟ ꯐꯥꯏꯞꯅꯤ ꯒꯥꯔꯤꯁꯤ ꯕꯨꯛ ꯇꯧꯔꯒ ꯑꯩ ꯂꯣꯛꯇꯥꯛꯇ ꯀꯣꯏꯕ ꯆꯠꯄꯅꯦ ꯀꯣꯏꯕ ꯆꯠꯂꯨꯔꯦ ꯑꯩꯈꯣꯏꯁꯤ ꯆꯠꯂꯨꯔꯒ ꯍꯂꯛꯄꯁꯤꯗ ꯑꯩꯅ ꯌꯨꯝꯗ ꯆꯪꯉꯛꯄ ꯃꯇꯝꯗ ꯑꯩꯅ ꯋꯥꯂꯦꯠ ꯆꯦꯛ ꯇꯧꯕ ꯃꯇꯝꯗ ꯑꯩꯒꯤ ꯋꯥꯂꯦꯠꯁꯤ ꯌꯥꯎꯔꯝꯗ꯭ꯔꯦ ꯌꯥꯎꯔꯝꯗ꯭ꯔꯦ ꯑꯗꯨ ꯅꯨꯃꯤꯠ ꯑꯁꯤꯗ ꯊꯧꯈꯤꯕ ꯗ꯭ꯔꯥꯏꯚꯔꯗꯨ ꯃꯥ ꯊꯦꯡꯅꯔꯝꯕ ꯌꯥꯏ ꯁꯣꯏꯗꯅ ꯑꯗꯨꯅ ꯌꯥꯔꯒꯗꯤ ꯁꯥꯟꯇꯤ ꯇ꯭ꯔꯦꯚꯦꯜꯁꯀꯤ ꯑꯣꯐꯤꯁꯇ ꯁꯤꯟꯅꯕꯤꯎ ꯅꯠꯇ꯭ꯔꯒꯅ ꯑꯩ ꯑꯗꯨꯝ ꯂꯧꯕ ꯂꯥꯛꯆꯔꯁꯨ ꯀꯩꯁꯨ ꯀꯥꯏꯗꯦ ꯂꯧꯕ ꯂꯥꯛꯄ ꯅꯠꯇ꯭ꯔꯒꯅ ꯅꯍꯥꯟ ꯊꯧꯔꯤꯕ ꯒꯥꯔꯤ ꯗ꯭ꯔꯥꯏꯚꯔꯗꯨꯅ ꯑꯗꯨꯝ ꯒꯥꯔꯤꯗꯣ ꯄꯨꯔꯒ ꯑꯩ ꯃꯐꯝ ꯑꯦꯗ꯭ꯔꯦꯁ ꯑꯃ ꯍꯥꯏꯖꯒꯦ ꯑꯗꯨꯗ ꯑꯗꯨꯝ ꯊꯤꯜꯂꯛꯑꯁꯨ ꯀꯩꯁꯨ ꯀꯥꯏꯗꯦ ꯌꯥꯔꯤꯕ ꯃꯈꯩ ꯈꯤꯇꯪ ꯊꯨꯅ ꯑꯩꯒꯤ ꯋꯥꯂꯦꯠꯇꯨ ꯏꯁꯥꯗ ꯁꯤꯟꯅꯕꯤꯎ ꯍꯥꯏꯕꯗꯤ ꯑꯊꯨꯕ ꯃꯌꯥꯝ ꯑꯃ ꯂꯩꯕꯅꯤꯅ ꯄꯣꯠꯇꯣ ꯈꯔꯊꯨꯅ ꯄꯥꯝꯖꯩ